ꯑꯩꯅ ꯆꯥꯛ ꯊꯣꯡꯕꯒꯤ ꯁꯣ ꯌꯨꯇꯨꯞ ꯕꯤꯗꯤꯑꯣ ꯊꯥꯒꯠꯄ ꯌꯥꯎꯖꯈ꯭ꯔꯦ ꯍꯥꯏꯕꯗꯤ ꯑꯩꯒꯤ ꯌꯨꯇꯨꯞꯇ ꯑꯩꯒꯤ ꯑꯣꯏꯕ ꯇꯣꯡꯉꯥꯟꯕ ꯆꯦꯟꯅꯦꯜ ꯄꯨꯔꯅꯤꯃꯥ ꯆꯥꯛꯈꯨꯝ ꯍꯥꯏꯅ ꯃꯃꯤꯡ ꯊꯣꯟꯕ ꯑꯩꯒꯤ ꯆꯦꯟꯅꯦꯜ ꯑꯃ ꯂꯩꯖꯩ ꯃꯗꯨꯒꯤ ꯆꯦꯟꯅꯦꯜ ꯑꯗꯨꯗ ꯑꯩꯅ ꯃꯈꯜ ꯃꯈꯥ ꯀꯌꯥꯒꯤ ꯌꯦꯟꯖꯥꯡ ꯀꯥꯡ ꯌꯦꯟꯖꯥꯡ ꯊꯣꯡꯖꯩ ꯑꯗꯨꯒ ꯌꯦꯟꯖꯥꯡꯁꯤꯡ ꯑꯗꯨ ꯁꯝꯅ ꯍꯥꯏꯔꯕꯗ ꯃꯈꯜ ꯃꯊꯦꯜꯁꯤꯡ ꯑꯗꯨꯗꯤ ꯀꯥꯡꯍꯧ ꯏꯔꯣꯟꯕ ꯉꯥ ꯑꯇꯥꯎꯕ ꯊꯣꯡꯕ ꯉꯥ ꯇꯥꯎꯕꯒꯤ ꯅꯤꯌꯝ ꯑꯗꯨꯒ ꯊꯥꯎ ꯌꯥꯎꯗꯅ ꯉꯥ ꯊꯣꯡꯕ ꯑꯁꯤꯅ ꯆꯤꯡꯕ ꯎꯠꯇꯤ ꯑꯣꯠꯄ ꯃꯩꯇꯩꯒꯤ ꯇꯣꯉꯥꯟ ꯇꯣꯉꯥꯟꯕ ꯆꯥꯅ ꯊꯛꯅꯕꯒꯤ ꯆꯤꯟꯖꯥꯛ ꯑꯩꯅ ꯇꯣꯉꯥꯟ ꯇꯣꯉꯥꯟꯕ ꯃꯑꯣꯡꯗ ꯊꯣꯡꯖꯩ ꯃꯤꯌꯥꯝꯒ ꯃꯥꯟꯅꯗꯕ ꯏꯁꯥꯗꯁꯨ ꯆꯥꯕꯗ ꯍꯦꯜꯗꯤ ꯑꯣꯏꯕ ꯃꯑꯣꯡ ꯑꯗꯨꯁꯨ ꯍꯥꯎꯕꯁꯨ ꯒꯤ ꯃꯑꯣꯡꯗꯁꯨ ꯑꯩꯅ ꯍꯥꯎꯅꯕꯒꯤ ꯃꯑꯣꯡꯗꯁꯨ ꯁꯦꯝꯖꯔꯒ ꯊꯣꯡꯖꯩ ꯑꯩꯅ ꯊꯣꯡꯕ ꯃꯇꯝꯗ ꯍꯥꯏꯕꯗꯤ ꯑꯩꯅ ꯑꯩꯒꯤ ꯆꯥꯛꯈꯨꯝ ꯑꯁꯤꯗ ꯑꯉꯥꯡ ꯅꯨꯕꯤ ꯕꯤꯗꯤꯑꯣ ꯅꯝꯃꯤꯉꯩ ꯃꯇꯝꯗ ꯆꯪꯍꯟꯖꯗꯦ ꯃꯔꯝꯗꯤ ꯑꯩ ꯆꯥꯛꯈꯨꯝꯁꯤꯡ ꯑꯗꯣ ꯑꯩꯅ ꯁꯦꯡꯅ ꯆꯥꯛꯈꯨꯝ ꯑꯗꯨ ꯁꯦꯡꯗꯣꯛꯆꯔꯒ ꯊꯣꯡꯉꯤꯕ ꯄꯣꯠꯁꯤꯡ ꯑꯗꯣ ꯑꯩꯟ ꯌꯥꯝꯅ ꯁꯦꯡꯅ ꯆꯥꯝꯊꯣꯛꯄ ꯑꯃꯗꯤ ꯇꯩꯊꯣꯛ ꯈꯣꯝꯗꯣꯛ ꯇꯧꯔꯒ ꯊꯣꯡꯖꯩ ꯃꯔꯝꯗꯤ ꯑꯩꯅ ꯊꯣꯡꯕ ꯃꯇꯝꯗ ꯃꯃꯣꯠ ꯇꯩꯔꯒꯗꯤ ꯑꯩꯒꯤ ꯚꯤꯌꯨꯋꯔꯁꯤꯡꯅꯁꯨ ꯑꯩꯕꯨ ꯌꯦꯡꯅꯤꯡꯉꯣꯏ ꯑꯗꯨꯒ ꯑꯩꯅ ꯅꯥꯟꯅ ꯊꯣꯡꯕ ꯃꯑꯣꯡ ꯑꯗꯒꯤ ꯑꯩꯅ ꯊꯣꯡꯉꯤꯕ ꯃꯑꯣꯡ ꯑꯗꯨ ꯎꯔꯒ ꯑꯩꯒꯤ ꯚꯤꯌꯨꯋꯔꯁꯤꯡꯅꯁꯨ ꯑꯩꯕꯨ ꯌꯥꯝꯅ ꯊꯥꯒꯠꯄꯤꯔꯛꯏ ꯑꯗꯨꯒ ꯀꯝꯃꯦꯟꯗꯁꯨ ꯌꯥꯝꯅ ꯐꯖ ꯐꯖꯕ ꯋꯥꯍꯩꯁꯤꯡ ꯊꯝꯕꯤꯔꯛꯏ ꯃꯈꯣꯏꯒꯤ ꯀꯝꯃꯦꯟꯁꯤꯡ ꯑꯗꯨ ꯎꯔꯨꯔꯒ ꯑꯩꯅ ꯆꯥꯕ ꯊꯣꯡꯕ ꯃꯇꯝꯗ ꯊꯣꯡꯕ ꯃꯇꯝꯗ ꯑꯩꯅ ꯋꯥꯈꯤꯕ ꯍꯥꯏꯕꯗꯤ ꯕꯖꯥꯔ ꯆꯠꯄ ꯃꯇꯝꯗꯁꯨ ꯑꯩꯒ ꯆꯠꯃꯤꯟꯅꯅꯤꯡꯉꯥꯏ ꯃꯤꯗꯤ ꯂꯩꯇꯕ ꯑꯩ ꯅꯨꯄꯤ ꯑꯣꯏꯕꯅꯤꯅ ꯏꯊꯟꯇ ꯆꯠꯄꯁꯨ ꯐꯔꯛ ꯇꯥꯕ ꯑꯁꯨꯒꯨꯝꯕ ꯃꯇꯝ ꯃꯌꯥꯝ ꯑꯋꯥꯕ ꯃꯌꯥꯝ ꯑꯃ ꯊꯦꯡꯅꯖꯩ ꯑꯗꯨꯒꯤ ꯑꯋꯥꯕꯁꯤꯡ ꯑꯗꯣ ꯑꯩꯒꯤ ꯚꯤꯌꯨꯋꯔꯁꯤꯡꯒꯤ ꯀꯝꯃꯦꯟ ꯎꯔꯒ ꯑꯩꯅ ꯀꯥꯎꯊꯣꯛꯆꯩ ꯑꯗꯨꯒ ꯕꯦꯠ ꯀꯝꯃꯦꯟ ꯂꯥꯛꯄꯁꯨ ꯌꯥꯎꯋꯦ ꯍꯥꯏꯕꯗꯤ ꯇꯧꯖꯕ ꯁꯔꯤꯁꯤ ꯌꯦꯡꯉꯨ ꯃꯌꯨꯝꯗ ꯊꯣꯡꯕ ꯍꯦꯟꯖꯥꯡꯕꯨ ꯃꯤꯉꯣꯟꯗ ꯎꯠꯂꯒ ꯀꯔꯤ ꯀꯥꯟꯅꯗꯣꯏꯅꯣ ꯑꯩꯈꯣꯏ ꯊꯣꯡꯕ ꯍꯩꯇꯕꯩ ꯃꯥꯑꯣꯡꯗ ꯈꯣꯠꯇ ꯍꯥꯏꯕ ꯃꯤꯁꯨ ꯌꯥꯎꯋꯤ ꯑꯗꯨꯕꯨ ꯑꯗꯨꯒꯨꯝꯕ ꯋꯥꯈꯜꯒꯤ ꯑꯩꯅ ꯕ꯭ꯂꯣꯛ ꯑꯗꯨ ꯅꯝꯖꯕ ꯅꯠꯇꯦ ꯍꯥꯏꯕꯗꯤ ꯑꯩꯒꯤ ꯊꯣꯡꯖꯔꯤꯕ ꯑꯦꯛꯁꯄꯔꯤꯌꯦꯟꯁ ꯑꯗꯨ ꯃꯤꯉꯣꯟꯗ ꯎꯠꯊꯣꯛꯆꯔꯒ ꯑꯩꯈꯣꯏ ꯄꯨꯟꯅ ꯑꯩꯅ ꯊꯣꯡꯉꯤꯕ ꯃꯑꯣꯡ ꯑꯗꯨꯗ ꯍꯥꯎꯋꯤ ꯅꯠꯇ꯭ꯔꯒ ꯍꯥꯎꯇꯦ ꯍꯥꯏꯕꯗꯨ ꯌꯦꯡꯃꯤꯟꯅꯔꯒ ꯆꯥꯕꯗꯨꯗꯒꯤ ꯍꯦꯜꯗꯤ ꯑꯣꯏꯕꯗꯣ ꯑꯩꯅ ꯃꯤꯉꯣꯟꯗ ꯎꯠꯊꯣꯛꯆꯕꯅꯦ ꯑꯩꯈꯣꯏ ꯃꯌꯥꯝ ꯄꯨꯟꯅ ꯆꯥꯃꯤꯟꯅꯁꯤ ꯍꯦꯜꯗꯤ ꯑꯣꯏꯃꯤꯟꯅꯁꯤ ꯍꯥꯏꯅ ꯑꯗꯨꯕꯨ ꯑꯩꯅ ꯊꯣꯡꯉꯤꯕ ꯌꯦꯟꯁꯥꯡꯁꯤꯡ ꯑꯗꯨꯗ ꯃꯌꯥꯝꯁꯨ ꯑꯩꯒꯤ ꯆꯦꯟꯅꯦꯜ ꯑꯗꯨꯗ ꯆꯪꯕꯤꯔꯒ ꯌꯦꯡꯕꯤꯌꯣ ꯑꯗꯨꯒ ꯑꯩꯅ ꯊꯣꯡꯉꯤꯕ ꯃꯑꯣꯡ ꯑꯗꯨꯗ ꯇꯝꯗꯨꯅ ꯊꯣꯡꯕꯤꯌꯣ ꯅꯣꯡ ꯁꯣꯏꯗꯅ ꯑꯍꯥꯎꯕ ꯑꯃꯗꯤ ꯍꯦꯜꯗꯤ ꯑꯣꯏꯕ ꯃꯑꯣꯡꯒꯤ ꯍꯤꯟꯖꯥꯡ ꯈꯨꯊꯣꯡ ꯑꯗꯨ ꯅꯈꯣꯏꯁꯨ ꯍꯩꯒꯅꯤ ꯁꯝꯅ ꯍꯥꯏꯔꯕꯗ ꯀꯥꯡꯍꯧ ꯑꯃ ꯇꯧꯕ ꯃꯇꯝꯗ ꯊꯥꯎ ꯆꯪꯉꯤ ꯊꯥꯎ ꯑꯗꯨ ꯑꯩꯈꯣꯏꯅ ꯌꯥꯝꯅ ꯂꯤꯃꯤꯠꯇꯒꯤ ꯍꯦꯟꯅ ꯍꯥꯞꯇꯕ ꯊꯥꯎ ꯑꯗꯣ ꯈꯔ ꯋꯥꯠꯅ ꯍꯥꯞꯄ ꯃꯔꯝꯗꯤ ꯊꯥꯎ ꯌꯥꯝꯅ ꯆꯥꯕꯅ ꯆꯥꯛꯈꯥꯎꯗ ꯑꯩ ꯆꯥꯛꯈꯥꯎ ꯁꯣꯛꯍꯟꯂꯤ ꯑꯗꯨꯒ ꯆꯥꯛꯈꯥꯎ ꯁꯣꯛꯄꯗꯒꯤ ꯃꯥꯏꯊꯣꯡꯗ ꯃꯥꯏꯍꯤꯡ ꯀꯥꯍꯟꯂꯤ ꯀꯅꯥꯒꯨꯝꯕꯅ ꯃꯃꯥꯏꯗ ꯃꯥꯏꯍꯤꯡ ꯀꯥꯔꯕꯗꯤ ꯌꯦꯡꯕꯗꯁꯨ ꯍꯦꯛ ꯐꯖꯗꯕ ꯃꯤꯅ ꯌꯦꯡꯕ ꯀꯥꯟꯗ ꯍꯥꯏꯕꯗꯤ ꯏꯁꯥꯗ ꯑꯀꯦ ꯑꯃꯣ ꯇꯧꯕ ꯃꯇꯝꯗꯁꯨ ꯊꯃꯣꯏꯗ ꯅꯨꯡꯉꯥꯏꯇꯕ ꯐꯥꯎꯍꯟꯂꯤ ꯑꯗꯨ ꯈꯨꯗꯤꯡꯃꯛ ꯑꯗꯨꯗꯒꯤ ꯀꯟꯅꯕꯒꯤꯗꯃꯛꯇ ꯆꯥꯕ ꯊꯣꯡꯕ ꯃꯇꯝꯗ ꯑꯆꯥꯊꯥꯎ ꯁꯤꯖꯤꯟꯅꯕ ꯃꯇꯝꯗ ꯈꯔ ꯍꯟꯊꯅ ꯁꯤꯖꯤꯟꯅꯕꯤꯌꯨ ꯃꯌꯥꯝꯁꯨ ꯍꯦꯜꯗꯤ ꯑꯣꯏꯅꯅꯕ